ꯍꯜꯂꯣ

ꯑꯥ ꯌꯥꯝ ꯌꯥꯎꯔꯤꯗ ꯀꯣꯕꯤꯗꯒꯤ ꯍꯋꯥꯏꯗꯒꯤ ꯌꯥꯝ ꯌꯥꯎꯔꯤꯗ ꯑꯂꯨ ꯅꯨꯡꯂꯨ ꯂꯣꯏ ꯌꯥꯎꯏ ꯑꯄꯥꯝꯕꯗ ꯍꯥꯏꯔꯛꯑꯣ ꯀꯣꯕꯤꯁꯦ ꯍꯟꯗꯛꯇꯤ ꯍꯣꯡꯉꯦꯍꯦ ꯀꯤꯂꯣꯗ ꯂꯨꯄꯥ ꯇꯔꯥ ꯃꯉꯥ ꯈꯛ ꯄꯤꯁꯜꯂꯛꯑꯦꯗ ꯍꯣꯡꯃꯟꯗꯅ ꯎꯝ ꯑꯥ ꯂꯩꯗꯅ ꯈꯔ ꯇꯥꯡꯑꯦ ꯀꯨꯟ ꯌꯧꯋꯦ

ꯑꯥ ꯌꯥꯎꯏ ꯍꯥꯏꯔꯛꯑꯣ ꯀꯌꯥꯝ ꯀꯌꯥꯝ ꯂꯧꯗꯣꯏꯅꯣ ꯍꯥꯏꯕꯅꯤ ꯕꯣꯔꯥ ꯕꯣꯔꯥꯗ ꯂꯧꯔꯣꯀꯣ ꯑꯗꯨꯗꯤ ꯀꯔꯤ ꯑꯣ ꯍꯋꯥꯏ ꯊꯔꯥꯛꯇꯤ ꯂꯨꯄꯥ ꯌꯥꯡꯈꯩ ꯈꯛꯇ ꯄꯤꯌꯦ ꯀꯤꯂꯣꯗ ꯑꯗꯨ ꯃꯀꯨ ꯆꯥꯕꯤ ꯇꯥꯡꯉꯦꯀꯣ ꯑꯥꯃꯦꯔꯤꯀꯥꯟ ꯄꯤꯗꯨꯅꯤ ꯃꯀꯨ ꯆꯥꯕꯤꯗꯗꯤꯅꯦ ꯃꯀꯨ ꯆꯥꯕꯤꯗꯤꯅꯦ ꯀꯤꯂꯣꯗ ꯆꯥꯝꯃ ꯀꯨꯟ ꯇꯥꯡꯕꯅ ꯌꯧꯏ ꯐ꯭ꯔꯦꯁ ꯉꯥꯛꯇꯅꯤꯅꯦ ꯑꯩꯅ ꯌꯣꯜꯂꯤꯁꯦ ꯐ꯭ꯔꯦꯁ ꯉꯥꯛꯇꯅꯤ ꯐ꯭ꯔꯦꯁ ꯅꯠꯇꯕ ꯑꯃꯠꯇ ꯌꯣꯟꯗꯦꯀꯣ ꯀꯌꯥꯝ ꯀꯌꯥꯝ ꯂꯧꯗꯣꯏꯅꯣ ꯍꯥꯏꯔꯣꯁꯦ

ꯌꯥꯎꯋꯦ ꯑꯗꯨꯅ ꯍꯦꯟꯅꯕꯨ ꯌꯥꯝꯅ ꯂꯩꯗ ꯑꯣ ꯑꯗꯨꯁꯨ ꯑꯗꯨꯝ ꯌꯥꯎꯔꯤ ꯑꯥ ꯑꯥ ꯌꯣꯡꯆꯥꯛꯇꯨꯗꯤ ꯃꯄꯨꯟ ꯕꯟꯗꯟ ꯕꯟꯗꯟꯗꯅꯦ ꯌꯥꯝꯗꯦ ꯂꯨꯄꯥ ꯆꯍꯨꯝ ꯆꯍꯨꯝ ꯈꯛꯇꯅꯤ ꯎꯝ ꯌꯥꯡꯈꯩꯅꯦ ꯄꯤꯁ ꯌꯥꯡꯈꯩꯅꯦ ꯑꯗꯨꯗ ꯂꯨꯄꯥ ꯆꯍꯨꯝ ꯈꯛꯇꯅꯦ ꯑꯁ ꯍꯥꯞꯄ ꯇꯥꯕꯅꯤꯅꯦ ꯂꯧꯕꯨ ꯂꯧꯔꯗꯤ ꯀꯩꯗꯧꯕꯒꯤ ꯍꯥꯞꯇꯅꯦꯒꯦ ꯍꯥꯞꯀꯅꯤ ꯍꯥꯞꯀꯅꯤ ꯀꯌꯥꯝ ꯂꯧꯗꯣꯏꯅꯣ ꯈꯔ ꯌꯥꯝ ꯂꯧꯔꯣ ꯑꯥ ꯊꯣꯡ ꯑꯗꯨꯝ ꯍꯥꯡꯉꯦ ꯍꯦꯛ ꯂꯥꯛꯄꯒ ꯑꯗꯨꯝ ꯂꯧ ꯌꯥꯔꯅꯤ ꯑꯗꯣ ꯈꯔ ꯀꯩꯅꯣ ꯇꯧꯔꯕ ꯑꯍꯥꯟꯕ ꯂꯥꯛꯄ ꯃꯤꯅ ꯑꯗꯨꯝ ꯂꯧꯈꯤꯅꯤ ꯅꯪ ꯊꯨꯅ ꯂꯥꯛꯇ꯭ꯔꯗꯤꯅꯦ ꯐꯪꯂꯔꯣꯏ ꯑꯗꯨ ꯑꯣ ꯂꯥꯛꯄ ꯌꯥꯅꯤ ꯑꯗꯨꯗꯤ ꯅꯪꯅ ꯂꯧꯒꯗꯣꯏꯁꯦ ꯀꯣꯕꯤꯅꯦ ꯀꯣꯕꯤ ꯐꯨꯜꯅꯦ ꯀꯣꯕꯤ ꯂꯩꯅꯦ ꯀꯣ ꯍꯋꯥꯏ ꯃꯨꯕꯤꯅꯦ ꯌꯣꯡꯆꯥꯛꯅꯦ ꯑꯇꯩꯗꯤ ꯍꯪꯒꯥꯝꯒꯁꯨ ꯌꯥꯝ ꯍꯪꯒꯥꯝ ꯄꯦꯔꯦ ꯆꯝꯐꯨꯠ ꯆꯥꯅꯕ ꯌꯥꯝ ꯂꯩꯈ꯭ꯔꯄꯣꯠꯅꯤ

ꯐ꯭ꯔꯦꯁ ꯉꯥꯛꯇꯅꯤ ꯍꯥꯏꯕꯅꯤ ꯅꯪꯕꯣ ꯐꯔꯦꯁ ꯅꯠꯇꯕ ꯑꯃꯠꯇ ꯌꯥꯎꯗꯦ ꯍꯧꯖꯤꯛ ꯍꯧꯖꯤꯛꯇ ꯀꯩꯅꯣ ꯇꯧꯕꯗ ꯉꯥꯏꯔꯤꯕꯅꯤ ꯀꯩꯅꯣ ꯂꯦꯜꯂꯛꯄꯇ ꯉꯥꯏꯔꯤꯕꯅꯤ ꯑꯥ

ꯑꯣ ꯑꯗꯨꯒꯨꯝꯕꯗꯤ ꯑꯃꯠꯇ ꯌꯥꯎꯗꯦ ꯎꯝ ꯑꯥ ꯏꯁꯥꯅ ꯊꯥꯖꯔꯤꯅꯤ ꯀꯩꯅꯣ ꯎꯝ ꯏꯁꯥꯅ ꯊꯥꯖꯔꯤꯅꯤ ꯑꯐꯕ ꯉꯥꯛꯇꯅꯤ ꯑꯗꯨꯗꯤ ꯑꯩ ꯂꯣꯏꯁꯟꯅꯕ ꯊꯝꯃꯒꯦ ꯊꯝꯃꯣ ꯑꯃꯨꯛꯇ ꯀꯩꯅꯣ ꯇꯧꯒꯦ ꯅꯪ ꯑꯣꯗꯔ ꯐꯪꯂꯕꯅꯤꯅ ꯎꯝ ꯎꯝ ꯊꯝꯂꯁꯤ ꯊꯨꯅ ꯂꯥꯛꯑꯣ